ꯑꯕꯦꯡ ꯆꯠꯄ ꯃꯇꯝꯗ ꯑꯩꯍꯥꯛꯅ ꯊꯦꯡꯅꯈꯤꯕ ꯈ꯭ꯋꯥꯏꯗꯒꯤ ꯅꯨꯡꯉꯥꯏꯇꯕ ꯑꯃ ꯍꯥꯏ ꯇꯥꯔꯒꯗꯤ ꯑꯩ ꯏꯁꯥꯃꯛꯇ ꯊꯣꯛꯄꯗꯤ ꯅꯠꯇꯕ ꯑꯩꯒꯤ ꯕꯦꯡꯛꯇꯨꯗ ꯂꯩ ꯂꯥꯛꯄ ꯑꯍꯟ ꯑꯣꯏꯕ ꯑꯃꯗ ꯊꯣꯛꯄ ꯊꯧꯗꯣꯛ ꯍꯥꯏꯕ ꯇꯥꯔꯦ ꯑꯍꯟꯁꯤꯅ ꯈꯪꯖꯗꯕꯒꯤ ꯍꯪꯕ ꯃꯇꯝꯗ ꯕꯦꯡꯛꯇꯨꯗ ꯂꯩꯔꯝꯕ ꯃꯗꯨꯗ ꯊꯕꯛ ꯇꯧꯕ ꯃꯤꯑꯣꯏꯁꯤꯡꯗꯨꯅ ꯐꯖ ꯐꯖꯅ ꯍꯥꯏꯕꯤꯗꯕ ꯈꯪꯗꯕꯁꯤꯡꯗꯣ ꯇꯥꯛꯄꯤꯕꯒꯤ ꯃꯍꯨꯠꯇ ꯍꯦꯟꯅ ꯇꯥꯊꯤ ꯇꯥꯑꯣꯏꯅ ꯆꯩꯕꯤꯕꯒꯨꯝꯕꯥ ꯁꯤꯒꯨꯝꯕꯁꯦ ꯎꯈꯤ ꯑꯁꯤ ꯎꯕꯁꯦ ꯌꯥꯝꯅ ꯅꯨꯡꯉꯥꯏꯇꯕ ꯑꯃ ꯐꯥꯎꯈꯤ ꯇꯧꯕꯇꯕꯨ ꯅꯨꯃꯤꯠꯇꯨꯗ ꯂꯥꯏꯕꯛ ꯐꯗꯅ ꯑꯇꯣꯞꯄ ꯑꯍꯟꯁꯤꯡ ꯈꯔꯅ ꯊꯣꯛꯂꯛꯂꯒ ꯑꯍꯟꯗꯨꯒꯤ ꯃꯍꯨꯠꯇ ꯃꯣꯏꯅ ꯊꯣꯛꯄꯤꯔꯛꯂꯒ ꯃꯇꯦꯡ ꯄꯥꯡꯕꯤꯕ ꯑꯃꯗꯤ ꯑꯗꯨꯃꯥꯏꯅ ꯃꯤꯉꯣꯟꯗ ꯉꯥꯡꯕ ꯈꯣꯠꯄꯒꯤꯗꯃꯛꯇ ꯃꯣꯏꯅ ꯊꯣꯛꯂꯛꯂꯒ ꯕꯦꯡꯛꯀꯤ ꯊꯕꯛ ꯇꯧꯔꯤꯕ ꯃꯤꯁꯤꯡꯗꯨꯗ ꯃꯣꯏꯅ ꯑꯃꯨꯛ ꯑꯗꯨꯃꯥꯏꯅ ꯇꯧꯗꯅꯕ ꯍꯥꯏꯅ ꯉꯥꯡꯂꯒ ꯒ꯭ꯌꯥꯟ ꯇꯥꯅ ꯂꯣꯏꯁꯤꯟꯅꯈꯤ